ꯍꯜꯂꯣ ꯎꯝ ꯅꯨꯡꯉꯥꯏꯔꯤꯕꯣ ꯑꯣ ꯀꯃꯥꯏ ꯀꯃꯥꯏꯅꯇꯧꯔꯤꯒꯦ ꯎꯝ

ꯏꯔꯥꯡ ꯃꯅꯨꯡꯁꯤꯗ ꯀꯃꯥꯏ ꯀꯃꯥꯏꯅ ꯇꯧꯕ ꯎꯝ ꯎꯝ ꯌꯥꯎꯖꯅꯤꯡꯕꯩꯗꯣ ꯍꯣꯏ ꯌꯨꯝꯗ ꯂꯩꯌꯦ ꯑꯩꯁꯨ ꯑꯗꯨꯝ ꯑꯉꯥꯡ ꯇꯨꯏꯁꯟ ꯈꯔ ꯇꯧ ꯈꯔ ꯑꯗꯨꯝ ꯇꯧꯔꯒ ꯂꯩꯔꯤꯗ

ꯉꯔꯥꯡ ꯅꯍꯥꯟ ꯑꯉꯥꯡ ꯈꯔ ꯑꯁ ꯅꯨꯄꯥ ꯎꯅꯍꯧꯑꯦ ꯑꯗꯣ ꯌꯥꯝ ꯃꯤꯠ ꯌꯥꯝ ꯅꯥꯕ ꯑꯣ ꯎꯝ ꯑꯣ ꯈꯪꯗꯦ ꯃꯣꯏꯗꯣ ꯎꯝ ꯍꯣꯏ ꯃꯣꯏꯁꯤꯡꯁꯦ ꯋꯥꯔꯤ ꯁꯥꯕꯤꯕ ꯑꯃꯗꯤ ꯗꯔꯀꯥꯔ ꯂꯩ ꯋꯤꯔꯤꯁꯦ ꯐꯖꯅ ꯒ꯭ꯌꯥꯟ ꯇꯥꯅ ꯋꯥꯔꯤ ꯁꯥꯕꯤꯌꯨ ꯅꯠꯇꯕ ꯇꯥꯔꯒꯗꯤ ꯆꯍꯤꯁꯨꯗꯅ ꯆꯦꯟꯕ ꯈꯣꯠꯄꯒꯤ ꯊꯕꯛꯁꯦ ꯁꯨꯝ ꯇꯧꯔꯗꯤ ꯑꯩꯈꯣꯏ ꯁꯃꯥꯁꯁꯤꯗ ꯐꯠꯇꯦꯗꯅꯀꯣ ꯃꯈꯣꯏꯗ ꯑꯦꯋꯥꯔꯅꯦꯁ ꯑꯃ ꯄꯤꯕꯗꯤ ꯗꯔꯀꯥꯔ ꯑꯣꯏꯕ꯭ꯔꯥꯅ ꯈꯜꯂꯦ

ꯎꯝ ꯎꯝ ꯎꯝ ꯑꯗꯨꯁꯨ ꯐꯖꯗꯦ ꯎꯝ

ꯍꯣꯏ ꯑꯗꯨꯗꯤ ꯀꯃꯥꯏꯅ ꯇꯧꯁꯤꯒꯦ ꯑꯁꯤꯒꯤ ꯃꯇꯥꯡꯗ ꯑꯃ ꯊꯕꯛ ꯑꯃ ꯁꯤꯟꯕꯅꯗꯤ ꯆꯨꯝꯗ꯭ꯔꯣ

ꯎꯝ ꯍꯣꯏ ꯎꯝ ꯍꯣꯏ ꯂꯤꯒꯦꯜꯂꯤꯁꯨ ꯌꯥꯗꯦ ꯈꯣꯠꯇꯦ ꯍꯥꯏꯕꯗꯣ ꯃꯈꯣꯏꯗꯁꯨ ꯅꯣꯂꯦꯖꯇꯣ ꯂꯩꯖꯔꯗꯤ ꯃꯣꯏꯅ ꯐꯠꯇꯕ ꯂꯝꯕꯤꯗ ꯆꯠꯀꯦ ꯈꯜꯂꯝꯃꯁꯨ ꯄ꯭ꯔꯤꯚꯦꯟ ꯇꯧꯍꯧꯏꯗꯅ ꯎꯝ ꯍꯣꯏ ꯑꯗꯨꯁꯨ ꯍꯣꯏ ꯍꯣꯏ ꯍꯣꯏ ꯑꯗꯨꯃꯥꯏꯅ ꯇꯧꯔꯁꯦ ꯍꯥꯏꯐꯦꯠꯇꯪ ꯈꯔ ꯅꯪ ꯊꯣꯛꯂꯛꯑꯣ ꯑꯗꯨꯒ ꯋꯥꯔꯤꯗꯨꯃ ꯑꯩꯈꯣꯏ ꯎꯅꯊꯣꯛꯎꯔꯁꯦ ꯑꯗꯨꯒ ꯁꯥꯔꯁꯦ ꯍꯣꯏ ꯍꯣꯏ ꯐꯔꯦ ꯐꯔꯦ